ꯇꯦꯛꯅꯣꯂꯣꯖꯤꯒꯤ ꯃꯇꯥꯡꯗ ꯇꯦꯛꯅꯣꯂꯣꯖꯤꯒꯤ ꯃꯈꯜ ꯃꯈꯜ ꯍꯧꯖꯤꯛꯇꯤ ꯌꯥꯝꯅ ꯀꯥꯟꯅꯍꯜꯂꯦ ꯇꯦꯛꯅꯣꯂꯣꯖꯤꯅ ꯃꯔꯝ ꯑꯣꯏꯔꯒ ꯍꯧꯖꯤꯛꯇꯤ ꯌꯥꯝ ꯂꯥꯏꯅ ꯄꯥꯡꯊꯣꯛꯄ ꯉꯝꯍꯜꯂꯦ ꯍꯥꯟꯅꯒꯤ ꯃꯇꯝꯗ ꯇꯦꯛꯅꯣꯂꯣꯖꯤꯒꯤ ꯆꯥꯎꯈꯠꯄꯒꯤ ꯆꯥꯡ ꯋꯥꯠꯂꯤꯉꯩ ꯃꯇꯝꯗ ꯌꯥꯝ ꯂꯨꯅ ꯇꯧꯔꯝꯕ ꯂꯨꯅ ꯂꯩꯔꯝꯕ ꯈꯨꯗꯤꯡꯃꯛꯇꯣ ꯇꯦꯛꯅꯣꯂꯣꯖꯤꯁꯤꯒꯤ ꯃꯇꯦꯡꯗꯒꯤ ꯂꯥꯏꯅ ꯍꯥꯏꯗꯤ ꯃꯇꯝ ꯆꯪꯗꯅ ꯂꯥꯏꯅ ꯑꯗꯒꯤ ꯌꯥꯝꯅ ꯊꯕꯛꯇꯣ ꯁꯥꯡꯗꯣꯛꯇꯕꯤꯗ ꯂꯣꯏꯍꯟꯕ ꯉꯝꯍꯜꯂꯦ ꯁꯝꯅ ꯍꯥꯏꯔꯕꯗ ꯈꯨꯗꯝ ꯑꯣꯏꯅ ꯍꯥꯏꯔꯕꯗ ꯐꯣꯟ ꯐꯣꯟꯁꯤꯅ ꯑꯩꯈꯣꯏꯅ ꯐꯣꯟꯁꯤꯗꯒꯤ ꯁꯤꯖꯤꯟꯅꯔꯒ ꯐꯣꯟꯁꯤꯗ ꯑꯩꯈꯣꯏꯅ ꯃꯌꯥꯝ ꯑꯃ ꯀꯥꯟꯅꯕꯁꯦ ꯃꯌꯥꯝꯅꯁꯨ ꯑꯗꯨꯝ ꯈꯪꯕꯤꯔꯦ ꯍꯥꯏꯕꯗꯤ ꯐꯣꯟꯁꯤꯅ ꯑꯗꯨꯛꯀꯤ ꯃꯇꯤꯛ ꯀꯥꯟꯅꯍꯟꯕꯁꯤꯒꯤ ꯐꯣꯟꯁꯤꯗ ꯑꯗꯨꯝ ꯇꯦꯛꯅꯣꯂꯣꯖꯤꯒꯤ ꯃꯇꯦꯡ ꯑꯃꯅꯦꯕ ꯐꯣꯟ ꯍꯥꯏꯕꯁꯤꯁꯨ ꯁꯤꯁꯨ ꯐꯣꯟꯁꯤꯅꯁꯨ ꯀꯥꯟꯅꯍꯜꯂꯦ ꯐꯣꯟꯁꯤꯗ ꯌꯥꯎꯔꯤꯕ ꯑꯃꯨꯛꯀ ꯃꯥꯒꯤ ꯃꯀꯨꯞ ꯃꯇꯥ ꯃꯌꯥꯝ ꯑꯃ ꯍꯥꯏꯕꯗꯤ ꯖꯤꯄꯦ ꯑꯗꯒꯤ ꯀꯩ ꯀꯩ ꯑꯩꯈꯣꯏꯒꯤ ꯃꯈꯜ ꯃꯈꯜ ꯂꯩꯔꯤꯁꯦ ꯑꯩꯈꯣꯏꯅ ꯇꯦꯝꯄꯔꯦꯆꯔꯕꯨ ꯌꯦꯡꯒꯦꯔꯥ ꯍꯥꯏꯗꯤ ꯑꯏꯪ ꯑꯁꯥꯕꯨ ꯌꯦꯡꯒꯦꯔꯥ ꯅꯠꯇ꯭ꯔꯒꯅ ꯑꯩꯈꯣꯏꯅ ꯀꯩꯒꯨꯝꯕ ꯑꯪꯀ ꯑꯃ ꯍꯣꯠꯅꯤꯡꯉꯁꯨ ꯍꯥꯏꯗꯤ ꯀꯥꯜꯀꯨꯂꯦꯇꯔꯕꯨ ꯑꯣꯏꯒꯦꯔꯥ ꯀꯩꯒꯨꯝꯕ ꯌꯥꯝ ꯂꯨꯅ ꯊꯣꯛꯀꯗꯕꯗꯣ ꯑꯩꯈꯣꯏꯅ ꯄꯥꯗꯨꯅ ꯏꯗꯅ ꯂꯩꯕꯗꯣ ꯐꯣꯟꯁꯤꯒꯤ ꯃꯇꯦꯡꯁꯤꯗꯒꯤ ꯇꯦꯛꯅꯣꯂꯣꯖꯤꯁꯤꯒꯤ ꯃꯇꯦꯡ ꯑꯃꯁꯤꯗꯒꯤ ꯑꯩꯈꯣꯏꯅ ꯂꯥꯏꯅ ꯐꯣꯟꯁꯦ ꯇꯥꯍꯟꯕ ꯉꯝꯍꯜꯂꯤ ꯑꯗꯒꯤ ꯑꯩꯈꯣꯏꯅ ꯇꯦꯛꯅꯣꯂꯣꯖꯤꯁꯦ ꯑꯗꯨꯛꯀꯤ ꯃꯇꯤꯛ ꯍꯥꯏꯗꯤ ꯑꯩꯈꯣꯏꯗ ꯃꯤꯑꯣꯏꯕꯁꯤꯗ ꯃꯇꯦꯡ ꯌꯥꯝ ꯐꯖꯅ ꯄꯥꯡꯉꯦ ꯃꯥꯅ ꯌꯥꯝꯅ ꯑꯩꯈꯣꯏꯗ ꯅꯨꯡꯉꯥꯏꯍꯜꯂꯦ ꯍꯥꯏꯕꯗꯤ ꯃꯇꯝꯗꯒꯤ ꯑꯗꯒꯤ ꯀꯩ ꯄꯨꯝꯅꯃꯛ ꯃꯥꯅ ꯁꯦꯞ ꯇꯧꯋꯦ ꯑꯗꯨꯒ ꯍꯧꯖꯤꯛꯀꯤ ꯃꯇꯝꯗꯗꯤ ꯇꯦꯛꯅꯣꯂꯣꯖꯤꯒꯤ ꯇꯦꯛꯅꯤꯀꯦꯜꯒꯤ ꯑꯣꯏꯕ ꯗꯤꯒ꯭ꯔꯤꯁꯦ ꯌꯥꯝ ꯃꯍꯩꯔꯣꯏꯁꯤꯡꯅ ꯌꯥꯝ ꯄꯥꯝꯕ ꯑꯣꯏꯅꯔꯦ ꯀꯩꯒꯤꯅꯣ ꯍꯥꯏꯕ ꯃꯇꯝꯗ ꯆꯥꯎꯈꯠꯂꯛꯄꯩ ꯃꯇꯨꯡ ꯏꯟꯅ ꯇꯦꯛꯅꯤꯀꯦꯜꯒꯤ ꯂꯥꯏꯟꯁꯤꯗ ꯃꯈꯜ ꯃꯈꯜ ꯇꯝꯅꯤꯡꯉꯦ ꯀꯩꯒꯤꯅꯣ ꯍꯥꯏꯕ ꯃꯇꯝꯗ ꯍꯧꯖꯤꯛꯇꯤ ꯃꯦꯗꯤꯀꯦꯜꯗ ꯂꯥꯏꯟꯗ ꯆꯠꯂꯦ ꯍꯥꯏꯔꯁꯨ ꯃꯥꯒꯤ ꯈꯪꯅꯕꯒꯤ ꯏꯟꯕꯦꯁꯇꯤꯀꯦꯁꯟ ꯈꯪꯅꯕꯒꯤꯗꯃꯛꯇ ꯂꯦꯞꯇ ꯂꯩꯔꯤꯕ ꯂꯦꯕꯣꯔꯦꯇ꯭ꯔꯤꯗ ꯂꯩꯔꯤꯕ ꯇꯦꯛꯅꯣꯂꯣꯖꯤꯒꯤ ꯃꯈꯜ ꯃꯈꯜꯒꯤ ꯃꯥꯒꯤ ꯏꯀ꯭ꯋꯤꯞꯃꯦꯟ ꯃꯌꯥꯝꯁꯦ ꯃꯥꯒꯤ ꯈꯨꯠꯂꯥꯏ ꯃꯌꯥꯝꯁꯦ ꯁꯤꯁꯦ ꯇꯦꯛꯅꯤꯀꯦꯜꯒꯤ ꯃꯇꯥꯡꯗꯩꯅꯦꯕ ꯑꯗꯒꯤ ꯃꯦꯗꯤꯀꯦꯜꯗ ꯑꯣꯏꯒꯦꯔꯥ ꯅꯠꯇ꯭ꯔꯒ ꯑꯇꯣꯞꯄ ꯂꯥꯏꯟ ꯏꯟꯖꯤꯅꯤꯌꯥꯔꯤꯡꯗ ꯑꯣꯏꯔꯒꯁꯨ ꯃꯥꯒꯤ ꯕꯤꯇꯦꯛ ꯍꯥꯏꯕ ꯍꯥꯏꯗꯤ ꯑꯦꯝꯇꯦꯛ ꯇꯦꯛꯅꯣꯂꯣꯖꯤꯒꯤ ꯃꯇꯥꯡꯗꯁꯨ ꯃꯥꯒꯤ ꯀꯣꯔꯁ ꯑꯃꯃꯝ ꯄꯤꯕꯤꯔꯤꯕ ꯑꯁꯤꯗꯁꯨ ꯑꯩꯈꯣꯏꯒꯤ ꯂꯥꯏꯐ ꯏꯁꯇꯥꯏꯜꯒꯤ ꯑꯣꯏꯕ ꯃꯣꯏꯒꯤ ꯇꯦꯛꯅꯣꯂꯣꯖꯤꯒꯤ ꯃꯇꯥꯡꯗ ꯑꯩꯈꯣꯏꯒꯤ ꯃꯩꯒꯤ ꯑꯣꯏꯒꯦꯔꯥ ꯅꯠꯇ꯭ꯔꯒ ꯑꯦꯅꯤ ꯃꯦꯀꯥꯅꯤꯛꯀꯦꯜꯒꯤ ꯑꯣꯏꯒꯦꯔꯥ ꯑꯦꯅꯤ ꯁꯦꯝꯕ ꯁꯥꯕꯒꯤ ꯑꯣꯏꯒꯦꯔꯥ ꯃꯁꯤ ꯇꯦꯛꯅꯤꯀꯦꯜꯒꯤ ꯂꯥꯏꯟꯗ ꯆꯟꯈ꯭ꯔꯦ ꯑꯗꯨꯅ ꯍꯧꯖꯤꯛꯇꯤ ꯇꯦꯛꯅꯣꯂꯣꯖꯤꯒꯤ ꯊꯤꯝ ꯗꯤꯒ꯭ꯔꯤꯁꯤꯁꯨ ꯌꯥꯝ ꯐꯩꯌꯦꯅ ꯈꯜꯂꯦ